ꯑꯣ ꯍꯂꯣ ꯅꯨꯡꯉꯥꯏꯔꯤꯕ꯭ꯔꯣ ꯑꯥ ꯅꯨꯡꯉꯥꯏꯔꯤ ꯑꯩꯁꯨ ꯆꯥꯔꯕ꯭ꯔꯣ ꯑꯁꯨꯝ ꯇꯧꯕꯅꯦ ꯍꯟꯗꯛꯁꯦ ꯁꯤꯔꯣꯏꯒꯤ ꯐꯦꯁꯇꯤꯚꯦꯜꯁꯤ ꯉꯥꯏꯍꯥꯛ ꯀꯣꯏꯔꯨꯁꯤꯅ ꯑꯗꯨ ꯗꯦꯠ ꯀꯌꯥꯒꯨꯝꯕꯗ ꯆꯠꯁꯤꯔꯣ ꯏꯁ ꯑꯗꯨ ꯑꯩꯈꯣꯏ ꯀꯅꯥ ꯀꯅꯥ ꯀꯧꯁꯤꯒꯦ ꯑꯩꯈꯣꯏ ꯏꯃꯥꯟꯅꯕꯁꯤꯡ ꯃꯤ ꯈꯔ ꯌꯥꯝ ꯆꯠꯁꯦ ꯌꯥꯝ ꯑꯗꯨꯒ ꯆꯥꯅꯕ ꯊꯛꯅꯕ ꯑꯣꯛꯁꯥꯒꯨꯝꯕ ꯈꯔ ꯊꯣꯡꯉ ꯄꯨꯁꯤꯀꯣ ꯌꯥꯏꯀꯣ ꯑꯗꯨꯗꯤ ꯁꯨꯝ ꯇꯧꯔꯁꯤ ꯃꯊꯪꯒꯤ ꯅꯣꯡꯃ ꯐꯖꯅ ꯅꯣꯡꯃ ꯑꯃ ꯗꯦꯠ ꯐꯤꯛꯁ ꯇꯧꯔ ꯑꯩꯈꯣꯏ ꯃꯌꯥꯝ ꯑꯃꯨꯔꯛ ꯗꯤꯁꯀꯁꯟ ꯇꯧꯔꯒ ꯀꯟꯐꯥꯝ ꯇꯧꯔꯒ ꯆꯠꯁꯤꯅꯦꯀꯣ ꯑꯣꯀꯦ ꯑꯣꯀꯦ ꯐꯔꯦ ꯐꯔꯦ ꯑꯗꯨꯗꯤ ꯊꯝꯃꯒꯦ ꯃꯊꯪꯗ ꯑꯗꯨꯝ ꯎꯅꯁꯤꯀꯣ ꯎꯝ ꯎꯝ ꯆꯠꯁꯦ